ꯍꯜꯂꯣ ꯑꯥ ꯑꯩ ꯇ꯭ꯔꯦꯟ ꯕꯨꯛ ꯑꯃ ꯇꯧꯒꯦ ꯇꯧꯕ ꯇ꯭ꯔꯦꯟ ꯇꯤꯀꯦꯠꯀꯤ ꯍꯌꯦꯡꯗꯒꯤ ꯂꯩꯇ꯭ꯔꯦ ꯑꯗ ꯃꯊꯪꯒꯤ ꯍꯥꯡꯆꯤꯠꯀꯨꯝꯕꯗꯤ ꯂꯩꯒꯗ꯭ꯔꯥ ꯂꯩꯒꯅꯤ ꯑꯗꯨꯗꯤ ꯑꯩ ꯑꯃ ꯔꯤꯖꯥꯔꯕꯦꯁꯟꯗ ꯑꯃ ꯀꯛꯅꯤꯡꯕ ꯌꯥꯒꯗ꯭ꯔꯥ ꯗꯣꯀꯨꯃꯦꯟꯁ ꯍꯥꯏꯗꯤ ꯀꯔꯤ ꯀꯔꯤ ꯀꯔꯝ ꯀꯔꯝꯕ ꯆꯩꯒꯗꯧꯔꯤꯕ꯭ꯔꯥ ꯑꯥ ꯑꯥꯙꯥꯔ ꯀꯥꯔꯠ ꯈꯛꯇ ꯑꯇꯣꯞꯄꯗꯤ ꯀꯔꯤ ꯆꯪꯒꯅꯤ ꯑꯗꯣ ꯑꯩꯅ ꯆꯠꯀꯗꯧꯔꯤꯕ ꯃꯐꯝꯁꯦ ꯕꯦꯡꯒ꯭ꯂꯣꯔꯗꯒꯤꯅ ꯆꯦꯟꯅꯥꯏ ꯆꯠꯀꯗꯧꯕꯅꯦꯕꯀꯣ ꯑꯗꯨ ꯅꯪ ꯑꯣꯟꯂꯥꯏꯟꯗ ꯊꯥꯕ ꯍꯥꯏꯕꯁꯦ ꯅꯪ ꯋꯥꯠꯆꯦꯞꯀꯨꯝꯕ ꯑꯗꯨꯝ ꯅꯝꯕꯔꯗꯤ ꯂꯩꯒꯅꯤꯅ ꯋꯥꯠꯆꯦꯞ ꯅꯝꯕꯔꯒꯨꯝꯕ ꯑꯗꯨꯗ ꯊꯥꯗꯣꯏꯔꯥ ꯀꯃꯥꯏꯅ ꯇꯧꯗꯧꯕ꯭ꯔꯥ ꯑꯗꯨꯗꯤ ꯑꯣꯀꯦ ꯑꯗꯨꯗꯤ ꯁꯤꯒꯤ ꯅꯝꯕꯔꯗ ꯅꯪꯉꯣꯟꯗ ꯍꯣꯔꯦꯟ ꯋꯥꯠꯆꯦꯞ ꯅꯝꯕꯔꯗ ꯑꯗꯨꯝ ꯊꯥꯕ ꯌꯥꯔꯅꯤꯅ ꯀꯣ ꯎꯝ ꯌꯥꯝ ꯐꯔꯦ ꯍꯣꯏ ꯌꯥꯝ ꯅꯨꯡꯉꯥꯏꯔꯦ ꯊꯦꯡ ꯌꯨ